ꯅꯣꯡꯃꯒꯤ ꯑꯩꯅ ꯑꯌꯨꯛꯇ ꯂꯝꯖꯦꯟ ꯐꯠ ꯆꯦꯟꯊꯣꯛꯂꯨꯕ ꯃꯇꯝꯁꯤꯗ ꯑꯩꯉꯣꯟꯗ ꯍꯛꯆꯥꯡꯁꯤ ꯅꯨꯃꯤꯠ ꯆꯨꯞꯄꯒꯤ ꯑꯣꯏꯅ ꯑꯩꯉꯣꯟꯗ ꯅꯨꯡꯉꯥꯏꯅ ꯏꯌꯥꯡ ꯌꯥꯡꯅ ꯌꯥꯝꯅ ꯍꯥꯏꯗꯤ ꯐ꯭ꯔꯦꯁ ꯑꯣꯏꯅ ꯑꯩꯉꯣꯟꯗ ꯂꯩꯍꯟꯕꯒꯤ ꯀꯥꯟꯅꯕꯁꯤ ꯑꯩꯉꯣꯟꯗ ꯐꯪꯏ